ꯑꯩꯅ ꯁꯍꯔ ꯁꯍꯔꯗ ꯂꯩꯅꯤꯡꯗꯕ ꯃꯔꯝꯁꯤꯅ ꯁꯍꯔꯗꯗꯤ ꯄꯣꯄꯨꯂꯦꯁꯟꯁꯦ ꯌꯥꯝ ꯃꯤ ꯌꯥꯝꯃꯤ ꯂꯩꯐꯝꯁꯨ ꯅꯨꯡꯉꯥꯏꯇꯦ ꯄꯣꯂꯨꯁꯟꯁꯨ ꯌꯥꯝ ꯊꯣꯛꯏ ꯑꯗꯨꯒ ꯄꯦꯔꯦꯟꯁꯀ ꯏꯁꯥꯒꯤ ꯏꯃꯥꯒ ꯏꯄꯥꯒ ꯏꯆꯦ ꯏꯆꯟꯒ ꯂꯩꯃꯤꯟꯅꯕ ꯅꯨꯡꯉꯥꯏꯇꯦ ꯁꯍꯔꯗꯗꯤ ꯌꯥꯝꯁꯨ ꯁꯥꯏ ꯅꯨꯡꯉꯥꯏꯁꯨ ꯅꯨꯡꯉꯥꯏꯇꯦ ꯂꯩꯐꯝ ꯑꯗꯨ ꯑꯩꯒꯤ ꯈꯨꯟ ꯂꯩꯀꯥꯏꯗꯗꯤ ꯂꯩꯕ ꯅꯨꯉꯥꯏ ꯏꯆꯦ ꯏꯆꯟ ꯃꯌꯥꯝꯗꯨꯒ ꯏꯟꯚꯥꯏꯔꯣꯟꯃꯦꯟꯁꯨ ꯅꯨꯡꯉꯥꯏ ꯄꯣꯄꯨꯂꯦꯁꯟꯁꯨ ꯌꯥꯝꯗꯦ ꯄꯣꯂꯨꯁꯟꯁꯨ ꯌꯥꯝ ꯂꯩꯇꯦ ꯆꯤꯡ ꯐ꯭ꯔꯦꯁ ꯑꯦꯌꯥꯔꯁꯨ ꯌꯥꯝ ꯐꯪꯉꯤ